ꯇꯨꯔꯤꯁꯁꯤꯡꯅ ꯀꯔꯤꯒꯨꯝꯕ ꯃꯇꯝꯗ ꯑꯩꯈꯣꯏꯒꯤ ꯅꯛꯅꯕ ꯃꯐꯝꯁꯤꯡꯗ ꯀꯣꯏꯕ ꯂꯥꯛꯄ ꯃꯇꯝꯗ ꯃꯈꯣꯏꯅ ꯆꯥꯕ ꯊꯛꯄ ꯑꯃꯗꯤ ꯆꯥꯕ ꯊꯛꯄ ꯂꯣꯏꯔꯒ ꯃꯈꯣꯏꯅ ꯑꯩꯈꯣꯏꯒꯤ ꯄ꯭ꯂꯦꯠꯀꯨꯝꯕ ꯑꯗꯨꯗꯒꯤ ꯏꯁꯤꯡ ꯕꯣꯇꯜꯒꯨꯝꯕ ꯑꯁꯤ ꯃꯐꯝ ꯆꯥꯅ ꯃꯣꯏꯅ ꯊꯝꯕꯤꯔꯝꯗꯕ ꯑꯗꯨꯗꯒꯤ ꯃꯗꯨꯒꯨꯝꯕ ꯄꯣꯠꯇꯨꯅ ꯑꯩꯈꯣꯏꯒꯤ ꯂꯩꯔꯤꯕ ꯃꯅꯥꯛ ꯅꯛꯄꯗ ꯂꯩꯔꯤꯕ ꯑꯈꯣꯏ ꯑꯁꯪ ꯑꯃꯥꯟꯗ ꯁꯣꯛꯍꯟꯕ ꯃꯐꯝ ꯆꯥꯕ ꯃꯨꯛ ꯀꯔꯤꯒꯨꯝꯕ ꯃꯇꯝꯗ ꯃꯣꯏꯅ ꯆꯥꯕ ꯊꯛꯄ ꯂꯣꯏꯔꯒ ꯑꯩꯈꯣꯏꯒꯤ ꯍꯥꯏꯔꯤꯕ ꯃꯈꯣꯏꯒꯤ ꯄ꯭ꯂꯦꯠꯀꯨꯝꯕ ꯏꯁꯤꯡ ꯕꯣꯇꯜꯒꯨꯝꯕꯗꯨꯗ ꯗꯁꯕꯤꯟꯒꯨꯝꯕꯗ ꯊꯝꯕꯤꯔꯝꯃꯒꯗꯤ ꯃꯗꯨ ꯐꯒꯗꯕ ꯃꯁꯤꯅ ꯃꯔꯝ ꯑꯣꯏꯔꯒ ꯑꯩꯈꯣꯏꯒꯤ ꯑꯩꯈꯣꯏꯒꯤ ꯂꯥꯛꯂꯤꯕ ꯇꯨꯔꯤꯁꯁꯤꯡꯁꯤꯅ ꯑꯩꯈꯣꯏꯗ ꯁꯣꯛꯍꯜꯂꯤ ꯑꯗꯨꯅ ꯃꯁꯤꯒꯨꯝꯕ ꯄꯣꯠꯁꯤ ꯇꯧꯕꯤꯗꯅꯕ ꯍꯥꯏꯅ ꯑꯩꯈꯣꯏꯅ ꯃꯔꯛ ꯃꯔꯛꯇꯁꯨ ꯑꯩꯈꯣꯏ ꯑꯦꯋꯥꯔꯅꯦꯁ ꯄ꯭ꯔꯣꯒꯥꯝꯒꯨꯝꯕꯁꯨ ꯇꯧꯕ ꯌꯥꯎꯏ ꯃꯁꯤ ꯃꯤ ꯈꯨꯗꯤꯡꯃꯛꯅ ꯑꯗꯨꯝ ꯒ꯭ꯌꯥꯟ ꯇꯥꯅꯗꯕꯁꯨ ꯃꯔꯛ ꯃꯔꯛꯇ ꯌꯥꯎꯗꯕꯗꯤ ꯅꯠꯇꯦ ꯌꯥꯎꯏ ꯑꯗꯨꯕꯨ ꯌꯥꯔꯤꯃꯈꯩꯗꯤ ꯃꯁꯤꯒꯨꯝꯕ ꯊꯕꯛ ꯑꯁꯤ ꯇꯧꯕꯤꯗꯅꯕ ꯍꯥꯏꯅ ꯑꯩꯈꯣꯏꯅ ꯀꯟꯅꯗꯤ ꯍꯣꯠꯅꯖꯕꯅꯤ ꯃꯁꯤ ꯀꯔꯤꯒꯨꯝꯕ ꯃꯁꯤ ꯇꯣꯏꯅ ꯇꯧꯔꯛꯒꯗꯤ ꯑꯩꯈꯣꯏꯒꯤ ꯑꯁꯪ ꯑꯃꯥꯟꯗ ꯅꯠꯇ꯭ꯔꯥꯒ ꯃꯁꯤꯒꯤ ꯂꯥꯛꯏꯕ ꯏꯟꯚꯥꯏꯔꯃꯦꯟꯗ ꯁꯣꯛꯍꯟꯕꯁꯤ ꯑꯗꯨꯛꯀꯤ ꯃꯇꯤꯛ ꯆꯥꯡ ꯋꯥꯡꯅ ꯁꯣꯛꯍꯜꯂꯤ ꯑꯗꯨꯅ ꯑꯁꯪ ꯑꯃꯥꯟ ꯍꯥꯏꯕꯁꯤꯗꯤ ꯑꯩꯈꯣꯏꯒꯤ ꯍꯛꯆꯥꯡꯒꯤ ꯑꯣꯏꯕ ꯄꯥꯔꯠꯇꯁꯨ ꯀꯥꯟꯅꯕ ꯌꯥꯝꯅ ꯂꯩ ꯃꯤꯠꯀꯤ ꯑꯣꯏꯔꯣ ꯑꯗꯨꯗꯒꯤ ꯑꯩꯈꯣꯏꯒꯤ ꯑꯣꯛꯁꯤꯖꯦꯟꯒꯤ ꯃꯇꯥꯡꯗ ꯑꯣꯏꯔꯣ ꯑꯗꯨꯅ ꯌꯥꯔꯤ ꯃꯈꯩꯗꯤ ꯑꯩꯈꯣꯏ ꯑꯁꯪ ꯑꯃꯥꯟꯁꯤ ꯌꯣꯛꯈꯠꯃꯤꯟꯅꯁꯤ ꯍꯥꯏꯕꯁꯤ ꯑꯩꯒꯤ ꯁꯥꯏꯠꯇꯒꯤ ꯑꯩꯒꯤ ꯃꯣꯠ ꯑꯣꯏꯅꯗꯤ ꯃꯁꯤ ꯊꯝꯖꯅꯤꯡꯏ